ꯑꯩꯅ ꯆꯠꯆꯈꯤꯕ ꯈ꯭ꯋꯥꯏꯗꯒꯤ ꯐꯖꯕ ꯃꯍꯧꯁꯥꯒꯤ ꯑꯣꯏꯕ ꯄꯨꯛꯅꯤꯡ ꯍꯨꯕ ꯁꯛꯐꯝ ꯂꯩꯈꯤꯕ ꯍꯩꯀꯤꯡ ꯍꯥꯏ ꯇꯔꯒꯗꯤ ꯀꯔꯅꯥꯇꯀꯥꯒꯤ ꯆꯤꯡ ꯑꯃꯈꯛꯅꯤ ꯃꯃꯤꯡꯗꯨꯗꯤ ꯑꯩ ꯅꯤꯡꯁꯤꯡꯖꯗ꯭ꯔꯦ ꯃꯐꯝ ꯑꯗꯨ ꯑꯗꯨꯛꯀꯤ ꯃꯇꯤꯛ ꯐꯖꯩ ꯌꯥꯝꯅ ꯋꯥꯡꯉꯤ ꯑꯗꯨꯒ ꯃꯈꯣꯏꯒꯤꯗꯤ ꯆꯤꯡꯁꯦ ꯑꯩꯈꯣꯏꯒꯤ ꯅꯨꯡ ꯂꯩꯕꯥꯛ ꯅꯨꯡꯅ ꯑꯣꯏꯕ ꯑꯩꯈꯣꯏ ꯂꯩꯕꯥꯛꯅ ꯑꯣꯏꯗꯕ ꯑꯁꯤꯅ ꯀꯥꯕꯗꯁꯨ ꯌꯥꯝꯅ ꯋꯥꯈꯤꯕ ꯑꯗꯨꯒ ꯌꯥꯝꯅꯁꯨ ꯋꯥꯡꯕ ꯑꯗꯨꯒ ꯃꯐꯝ ꯈ꯭ꯋꯥꯏꯗꯒꯤ ꯃꯊꯛꯇꯨ ꯌꯧꯔꯒꯗꯤ ꯑꯩꯈꯣꯏꯒꯤ ꯉꯁꯥꯏꯒꯤ ꯑꯩꯈꯣꯏꯅ ꯌꯥꯝꯅ ꯋꯥꯅ ꯀꯥꯔꯛꯈꯤꯕꯗꯨ ꯀꯣꯛꯈꯤꯕ ꯍꯥꯏ ꯇꯥꯔꯦ ꯃꯊꯛꯇꯨꯗ ꯌꯧꯔꯀꯥꯟꯗ ꯌꯥꯝꯅ ꯊꯤꯅ ꯑꯩꯈꯣꯏꯒꯤ ꯄ꯭ꯔꯥꯀꯤꯇꯤꯒꯤ ꯐꯖꯕ ꯑꯗꯒꯤ ꯑꯁꯦꯡꯕ ꯅꯨꯡꯁꯤꯠ ꯃꯌꯥꯝ ꯐꯨꯔꯛꯈꯤꯕ ꯑꯗꯒꯤ ꯃꯊꯛꯇ ꯑꯣꯏꯔꯝꯃꯤꯕ ꯑꯩꯈꯣꯏꯒꯤ ꯐꯤꯕꯝꯗꯨ ꯑꯩꯈꯣꯏ ꯌꯦꯡꯕꯗ ꯑꯗꯨꯛꯀꯤ ꯃꯇꯤꯛ ꯄꯨꯛꯅꯤꯡ ꯍꯨꯕ ꯑꯣꯏꯈꯤ ꯑꯗꯨꯒ ꯃꯐꯝ ꯁꯤꯗ ꯑꯩꯈꯣꯏꯅ ꯁꯟꯁꯦꯠ ꯎꯅꯕꯒꯤꯁꯨ ꯑꯩꯈꯣꯏꯅ ꯑꯌꯨꯛ ꯉꯟꯇꯥꯒꯤ ꯑꯣꯏꯅ ꯀꯥꯖꯈꯤꯕꯅꯦ ꯑꯗꯨꯅ ꯃꯐꯝꯗꯨꯗ ꯎꯈꯤꯕ ꯑꯩꯈꯣꯏꯒꯤ ꯁꯛꯐꯝꯗꯨ ꯑꯗꯨꯛꯀꯤ ꯃꯇꯤꯛ ꯐꯤꯕꯝꯗꯨ ꯌꯥꯝꯅ ꯐꯖꯩ ꯑꯗꯨꯒ ꯑꯃꯨꯛ ꯍꯟꯅ ꯀꯥꯕꯁꯨ ꯉꯝꯈꯤꯗ꯭ꯔꯦ ꯍꯥꯏꯕꯗꯤ ꯃꯐꯝꯗꯨ ꯌꯥꯝꯅꯁꯨ ꯌꯥꯝꯅ ꯂꯥꯞꯄꯁꯨ ꯑꯣꯏꯈꯤꯕ ꯑꯗꯨꯒ ꯆꯤꯡꯗꯨ ꯑꯗꯨꯛꯀꯤ ꯃꯇꯤꯛꯁꯨ ꯋꯥꯡꯕ ꯑꯣꯏꯕꯅꯤꯅ ꯑꯅꯤꯔꯛ ꯍꯟꯅꯗꯤ ꯀꯥꯕ ꯉꯝꯈꯤꯗ꯭ꯔꯦ ꯑꯗꯨꯕꯨ ꯃꯐꯝꯗꯨꯒꯤ ꯐꯖꯕꯗꯨꯗꯤ ꯉꯁꯤꯁꯨ ꯀꯥꯎꯗ꯭ꯔꯤ